ꯃꯅꯤꯄꯨꯔꯒꯤ ꯍꯧꯖꯤꯛ ꯍꯧꯖꯤꯛ ꯆꯠꯅꯔꯤꯕ ꯑꯩꯗꯤꯌꯝ ꯑꯃꯗꯤ ꯍꯧꯖꯤꯛ ꯍꯧꯖꯤꯛ ꯁꯤꯖꯤꯟꯅꯔꯤꯕ ꯁꯤꯒꯤ ꯃꯅꯨꯡꯗ ꯄꯟꯖꯔꯕꯗ ꯊꯧꯕꯥꯟꯊꯣꯡꯒꯤ ꯆꯐꯨꯕꯨ ꯀꯥꯏꯅꯕ ꯌꯩꯕ꯭ꯔꯥ ꯋꯥꯇꯣꯟꯅ ꯋꯥꯡꯂꯒ ꯀ꯭ꯋꯥꯛꯅ ꯐꯝꯗꯦꯛꯏ ꯍꯥꯏꯔꯤꯕ ꯄ꯭ꯔꯣꯕꯥꯞꯁꯤꯡ ꯑꯁꯤ ꯊꯥꯏꯅ ꯑꯍꯜ ꯂꯃꯟꯁꯤꯡꯅ ꯊꯧꯕꯥꯟꯊꯣꯡ ꯍꯥꯏꯔꯤꯕ ꯆꯐꯨꯕꯨ ꯀꯥꯏꯅꯕ ꯌꯩꯕ꯭ꯔꯥ ꯍꯥꯏꯕꯗꯤ ꯊꯧꯕꯥꯟꯊꯣꯡꯗ ꯂꯩꯔꯤꯕ ꯃꯤꯑꯣꯏ ꯈꯨꯗꯤꯡꯃꯛꯅ ꯆꯐꯨ ꯁꯥꯏ ꯆꯐꯨ ꯑꯁꯤ ꯀꯥꯏꯅꯕ ꯇꯣꯛ ꯇꯣꯛ ꯌꯩꯕ ꯅꯠꯇꯦ ꯑꯁꯤꯒꯨꯝꯅ ꯑꯩꯈꯣꯏꯒꯤ ꯏꯆꯥ ꯏꯁꯨꯁꯤꯡꯗ ꯑꯩꯈꯣꯏꯅ ꯏꯆꯥꯁꯤꯡꯕꯨ ꯐꯅꯕꯒꯤꯗꯃꯛꯇ ꯃꯈꯣꯏꯕꯨ ꯑꯩꯈꯣꯏꯅ ꯑꯐꯕ ꯂꯝꯕꯤꯗ ꯆꯠꯅꯕꯒꯤꯗꯃꯛꯇ ꯆꯩ ꯃꯁꯤ ꯇꯧ ꯃꯁꯤ ꯇꯧ ꯍꯥꯏꯗꯨꯅ ꯐꯨꯏ ꯃꯈꯣꯏ ꯁꯤꯁꯅꯨ ꯅꯥꯁꯅꯨ ꯍꯥꯏꯅ ꯐꯨꯕ ꯅꯠꯇꯦ ꯑꯗꯨꯒꯨꯝꯅ ꯊꯧꯕꯥꯟꯊꯣꯡꯒꯤ ꯆꯐꯨꯁꯨ ꯃꯑꯣꯡ ꯇꯥꯅꯕ ꯆꯐꯨ ꯁꯥꯕꯁꯤꯡꯅ ꯇꯣꯛ ꯇꯣꯛ ꯌꯩꯖꯕꯅꯤ ꯑꯩꯈꯣꯏꯒꯤ ꯏꯆꯥꯁꯤꯡꯁꯨ ꯁꯤꯁꯅꯨ ꯅꯥꯁꯅꯨ ꯃꯍꯥꯛꯄꯨ ꯐꯠꯇꯁꯅꯨ ꯍꯥꯏꯅ ꯐꯨꯕ ꯅꯠꯇꯦ ꯑꯐꯕ ꯂꯝꯕꯤꯗ ꯐꯠꯇꯕ ꯂꯝꯕꯤ ꯆꯠꯈꯤꯗꯅꯕ ꯇꯧꯖꯕꯅꯤ